ꯔꯤꯁꯦꯟꯂꯤ ꯑꯩꯅ ꯀꯩꯅꯣꯗꯒꯤ ꯐ꯭ꯂꯤꯞꯀꯥꯔꯠꯇꯒꯤ ꯃꯤꯛꯆꯔ ꯒ꯭ꯔꯥꯏꯟꯗꯔ ꯑꯃ ꯂꯧꯋꯦ ꯑꯗꯨꯒꯤꯗꯣ ꯃꯣꯏꯅ ꯄꯣꯠꯁꯤ ꯌꯥꯝꯅ ꯐꯩ ꯈꯣꯠꯂꯦꯅ ꯍꯥꯏꯔꯒ ꯑꯩꯁꯤ ꯂꯧꯈꯤꯕꯅꯤ ꯄꯣꯠꯁꯤ ꯂꯧꯔꯦ ꯌꯥꯝ ꯇꯥꯡꯈꯤ ꯐꯤꯂꯤꯞꯁꯀꯤꯅꯤ ꯂꯨꯄꯥ ꯂꯤꯁꯤꯡ ꯃꯔꯤꯒ ꯆꯥꯝꯃꯉꯥꯗ ꯂꯧꯕꯅꯤ ꯐꯣꯔ ꯊꯥꯎꯖꯟ ꯐꯥꯏꯚ ꯍꯟꯗ꯭ꯔꯦꯠꯇ ꯑꯗꯨ ꯄꯣꯠꯁꯤ ꯑꯩꯅ ꯂꯧꯔꯕꯒꯤ ꯃꯇꯨꯡꯁꯤꯗ ꯃꯣꯏꯁꯤ ꯃꯇꯝꯁꯨ ꯈꯔ ꯊꯦꯡꯉꯦ ꯊꯤꯜꯂꯛꯄꯗꯣ ꯃꯣꯏꯅ ꯑꯩꯅꯁꯨꯝ ꯔꯤꯚ꯭ꯌꯨ ꯄꯥꯕ ꯃꯇꯝꯗ ꯔꯤꯚ꯭ꯌꯨꯗꯤ ꯌꯥꯝ ꯐꯖꯩ ꯐꯩ ꯑꯗꯨ ꯑꯗꯥꯅ ꯍꯥꯏꯕ ꯑꯗꯨ ꯍꯥꯏꯔꯕ ꯃꯇꯨꯡꯁꯤꯗ ꯑꯩꯅ ꯄꯣꯠꯁꯦ ꯂꯧꯔꯦ ꯆꯦꯜꯂꯦ ꯌꯨꯝꯗ ꯌꯧꯔꯛꯑꯦ ꯌꯨꯝꯗ ꯌꯧꯔꯛꯑꯕ ꯃꯇꯨꯡꯁꯤꯗ ꯃꯣꯏ ꯃꯣꯏꯅ ꯑꯩꯅ ꯄꯣꯠꯁꯤ ꯁꯤꯖꯤꯟꯅꯩ ꯁꯤꯖꯤꯟꯅꯔꯕ ꯃꯇꯨꯡꯁꯤꯗ ꯅꯣꯡꯃ ꯅꯤꯅꯤ ꯁꯤꯖꯤꯟꯅꯔꯝꯕꯗꯒꯤꯗꯤ ꯄꯣꯠꯁꯤ ꯕꯦꯔꯥ ꯑꯃ ꯀꯥꯈꯠꯂꯛꯑꯦꯅꯦꯍꯦ ꯍꯥꯏꯗꯤ ꯁꯤꯖꯤꯟꯅꯔꯝꯕꯁꯤꯗ ꯄꯣꯠꯁꯤ ꯌꯥꯔꯛꯇ꯭ꯔꯦ ꯌꯥꯔꯛꯇꯕ ꯃꯤꯟꯁ ꯄꯣꯠꯁꯤ ꯎꯪꯕ ꯃꯇꯝꯗ ꯑꯩꯈꯣꯏꯒꯤ ꯇꯝ ꯇꯝꯅ ꯃꯩꯈꯨ ꯊꯣꯂꯛꯄ ꯃꯩꯈꯨ ꯊꯣꯛꯄꯒꯤ ꯃꯑꯣꯡ ꯑꯃ ꯇꯧꯈꯠꯂꯛꯑꯦꯕ ꯃꯣꯏꯒꯤ ꯒ꯭ꯌꯥꯔ ꯑꯃ ꯂꯩ ꯒ꯭ꯌꯥꯔ ꯋꯥꯟ ꯇꯨ ꯊ꯭ꯔꯤ ꯂꯩꯕꯗꯣ ꯑꯩꯅ ꯒ꯭ꯌꯥꯔ ꯋꯥꯟ ꯇꯨꯗꯔ ꯑꯃ ꯇꯧꯕ ꯃꯇꯝꯁꯤꯗ ꯄꯣꯠꯁꯤ ꯎꯪꯕ ꯉꯝꯃꯛꯇꯕꯒꯤ ꯃꯑꯣꯡ ꯑꯃ ꯇꯧꯔꯛꯑꯦ ꯄꯣꯠꯁꯤ ꯐ꯭ꯔꯣꯠ ꯑꯣꯏꯔꯦ ꯑꯗꯨꯗꯒꯤꯗꯤ ꯑꯩꯁꯤ ꯁꯥꯎꯅꯤꯡꯗꯅ ꯃꯣꯏꯒꯤ ꯀꯁꯇꯃꯔ ꯀꯤꯌꯔ ꯑꯦꯛꯖꯤꯀ꯭ꯌꯨꯇꯤꯞꯇ ꯑꯩꯅ ꯗꯥꯏꯔꯦꯛ ꯐꯣꯟ ꯑꯃ ꯇꯧꯋꯤ ꯐꯣꯟ ꯑꯃ ꯇꯧꯕ ꯃꯇꯝꯁꯤꯗ ꯃꯣꯏꯅ ꯀꯔꯤ ꯍꯥꯏꯅꯤ ꯔꯦꯁꯄꯣꯟꯁꯁꯦ ꯐꯖꯅ ꯄꯤꯕꯤꯔꯛꯇ꯭ꯔꯦ ꯑꯩꯉꯣꯟꯗ ꯄꯣꯠꯁꯤꯒꯤ ꯄ꯭ꯔꯗꯛ ꯔꯤꯂꯦꯇꯦꯠ ꯑꯗꯨꯗꯒꯤꯗꯤ ꯑꯩꯁꯤꯅ ꯁꯥꯎꯅꯤꯡꯗꯅ ꯑꯃꯨꯛ ꯍꯟꯖꯤꯟ ꯍꯟꯖꯤꯟ ꯐꯣꯟꯁꯦ ꯇꯧꯁꯤꯜꯂꯦ ꯃꯣꯏꯗ ꯄꯣꯠꯁꯤ ꯌꯥꯗ꯭ꯔꯦ ꯍꯥꯏꯅ ꯑꯩꯅ ꯍꯥꯏꯕ ꯃꯇꯝꯁꯤꯗ ꯃꯣꯏꯅ ꯁꯥꯔ ꯀꯃꯥꯏꯅ ꯇꯧꯕꯅꯣ ꯄꯣꯠꯇꯨ ꯀꯩꯗꯧꯔꯒꯦ ꯈꯣꯠꯂꯒꯦꯅ ꯍꯥꯏꯕ ꯃꯇꯝꯗ ꯑꯩꯅ ꯁꯨꯃꯥꯏ ꯁꯧꯃꯥꯏꯅ ꯇꯧꯔꯒ ꯁꯤꯖꯤꯟꯅꯕꯗꯒꯤ ꯃꯤꯛꯆꯔ ꯒ꯭ꯔꯥꯏꯟꯗꯔ ꯍꯧꯖꯤꯛꯀꯤ ꯃꯤꯛꯆꯔ ꯖꯨꯁꯔꯁꯦ ꯄꯣꯠꯁꯦ ꯕꯦꯔꯥ ꯂꯩꯔꯦ ꯍꯦꯛ ꯁꯤꯖꯤꯟꯅꯕ ꯅꯣꯡꯃ ꯅꯤꯅꯤ ꯀꯥꯡꯗꯦ ꯌꯥꯔꯛꯇ꯭ꯔꯦ ꯑꯩꯅ ꯑꯩꯅ ꯃꯣꯏꯗ ꯀꯝꯄ꯭ꯂꯦꯟ ꯊꯥꯡꯒꯠꯄꯗꯒꯤ ꯃꯣꯏꯅ ꯑꯣ ꯑꯣ ꯁꯥꯔ ꯄꯣꯠꯇꯣ ꯔꯤꯐꯟ ꯇꯧꯖꯔꯛꯑꯒꯦ ꯄꯣꯠꯇꯣ ꯍꯜꯍꯜꯂꯛꯑꯒꯦꯅ ꯍꯥꯏꯔꯛꯄꯗꯒꯤ ꯄꯣꯠꯁꯦ ꯂꯧꯈꯠꯄ ꯂꯥꯛꯑꯦ ꯄꯣꯠꯁꯦ ꯂꯧꯈꯠꯄ ꯂꯥꯛꯑꯕ ꯃꯇꯨꯡꯁꯤꯗ ꯃꯣꯏꯅ ꯑꯗꯨꯝ ꯄꯣꯠꯁꯤ ꯂꯧꯈꯠꯈ꯭ꯔꯦ ꯄꯨꯈ꯭ꯔꯦ ꯑꯗꯨꯒ ꯑꯗꯨꯝ ꯋꯤꯗꯤꯟ ꯋꯤꯗꯤꯟ ꯃꯉꯥꯅꯤ ꯐꯥꯏꯚ ꯇꯨ ꯁꯕꯦꯟ ꯗꯦꯁ ꯃꯇꯨꯡꯁꯤꯕ ꯃꯣꯏꯅ ꯑꯗꯨꯝ ꯄꯩꯁꯥꯁꯦ ꯑꯗꯨꯝ ꯃꯣꯏꯅ ꯑꯃꯨꯛ ꯔꯤꯐꯨꯟ ꯇꯧꯔꯛꯑꯦꯕ ꯑꯗꯨ ꯈꯛꯇꯅꯤ ꯑꯩꯒꯤ ꯕꯦꯗ ꯑꯦꯛꯁꯄꯔꯤꯔꯦꯟꯁ ꯍꯥꯏꯕꯕꯨ ꯄꯣꯠ ꯆꯩ ꯂꯩꯈꯤꯕ ꯃꯇꯝꯗ ꯑꯩꯗꯤ ꯑꯦꯜꯂꯦꯛꯇ꯭ꯔꯣꯅꯤꯛꯁꯦ ꯃꯇꯨꯡ ꯃꯅꯥꯎꯗꯤ ꯑꯣꯟꯂꯥꯏꯟꯗꯒꯤ ꯂꯩꯒꯦꯅ ꯈꯟꯗ꯭ꯔꯦ